ꯁ꯭ꯀꯨꯜꯁꯤꯡꯗ ꯕꯣꯀꯦꯁꯅꯦꯜ ꯏꯖꯨꯀꯦꯁꯟ ꯑꯁꯤ ꯗꯔꯀꯥꯔ ꯑꯣꯏ ꯍꯥꯏꯅ ꯈꯜꯂꯤ ꯁꯝꯅ ꯍꯥꯏꯔꯕꯗ ꯈꯨꯗꯝ ꯑꯣꯏꯅ ꯍꯥꯏꯔꯕꯗ ꯎ ꯁꯨꯕ ꯄ꯭ꯂꯝꯕꯤꯡ ꯐꯤ ꯇꯨꯕ ꯌꯦꯟ ꯉꯥꯅꯨ ꯂꯣꯏꯕ ꯁꯥ ꯁꯟ ꯂꯣꯏꯕꯒꯨꯝꯕ ꯑꯁꯤ ꯗꯔꯀꯥꯔ ꯑꯣꯏ ꯃꯔꯝꯗꯤ ꯑꯩꯈꯣꯏꯒꯤ ꯃꯇꯝꯗꯗꯤ ꯍꯥꯏꯔꯤꯕ ꯕꯣꯀꯦꯁꯅꯦꯜ ꯏꯖꯨꯀꯦꯁꯟ ꯑꯁꯤ ꯌꯥꯎꯔꯛꯇꯕꯅ ꯃꯔꯝ ꯑꯣꯏꯗꯨꯅ ꯁꯥꯇ꯭ꯔꯁꯤꯡꯗ ꯑꯩꯈꯣꯏꯅ ꯍꯩꯍꯧꯒꯗꯕ ꯇꯣꯉꯥꯟꯕ ꯑꯦꯛꯁꯇ꯭ꯔꯥ ꯑꯣꯔꯗꯤꯅꯔꯤ ꯋꯔꯛꯁꯤꯡꯁꯨ ꯇꯧꯕ ꯐꯪꯈꯤꯗꯦ ꯑꯗꯨꯅ ꯑꯩꯈꯣꯏꯅ ꯂꯥꯏꯔꯤꯛ ꯅꯠꯇꯕ ꯑꯇꯣꯞꯄ ꯄ꯭ꯂꯥꯟ ꯑꯃ ꯑꯇꯣꯞꯄ ꯕꯤꯖꯅꯦꯁ ꯑꯃ ꯍꯧꯒꯦ ꯍꯥꯏꯅ ꯈꯟꯕ ꯃꯇꯝꯗ ꯑꯗꯨꯒꯤꯗꯃꯛꯇ ꯑꯇꯣꯞꯄ ꯃꯇꯝ ꯈꯥꯏꯗꯣꯛꯑꯒ ꯍꯣꯠꯅꯕ ꯗꯔꯀꯥꯔ ꯇꯥꯈꯤ ꯍꯥꯏꯔꯤꯕꯁꯤꯡ ꯑꯁꯤ ꯏꯖꯨꯀꯦꯁꯟ ꯑꯁꯤ ꯄꯤꯔꯒꯗꯤ ꯂꯥꯏꯔꯤꯛ ꯇꯝꯕ ꯈꯛꯇ ꯅꯠꯇꯅ ꯁꯥ ꯍꯥꯏꯔꯤꯕ ꯃꯤ ꯅꯠꯇ꯭ꯔꯒ ꯇꯧꯒꯦ ꯈꯜꯂꯤꯕ ꯕꯤꯖꯅꯦꯁ ꯇꯧꯒꯦ ꯈꯜꯂꯤꯕ ꯑꯗꯨꯒꯤꯁꯨ ꯃꯇꯦꯡ ꯑꯣꯏꯒꯅꯤ ꯍꯥꯏꯅ ꯈꯜꯂꯤ